ꯀꯦꯃꯦꯔꯥꯗ ꯑꯩꯅ ꯃꯔꯨ ꯑꯣꯏꯕ ꯈꯛꯇꯃꯛ ꯐꯣꯇꯣ ꯀꯥꯞꯁꯟꯖꯩ ꯐꯣꯇꯣ ꯀꯩꯒꯨꯝꯕ ꯐꯣꯇꯣ ꯀꯥꯞꯇꯨꯅ ꯊꯝꯍꯧꯔꯕꯗꯤ ꯑꯩꯈꯣꯏꯅ ꯀꯥꯎꯊꯣꯛꯈꯤꯕ ꯂꯩꯔꯒꯁꯨ ꯐꯣꯇꯣ ꯀꯥꯞꯄꯒ ꯊꯝꯍꯧꯔꯕꯗꯤ ꯑꯗꯒꯤ ꯅꯤꯡꯁꯤꯡꯕ ꯌꯥꯏ ꯑꯗꯨꯒ ꯀꯣꯄꯤ ꯇꯧꯔꯒ ꯆꯤꯡꯊꯣꯛꯄꯁꯨ ꯌꯥꯏ ꯑꯗꯨꯅ ꯐꯣꯇꯣ ꯀꯥꯞꯄꯒ ꯊꯝꯖꯟꯕꯅ ꯍꯦꯟꯅ ꯀꯥꯟꯅꯩ